ꯍꯧꯈꯤꯕ ꯃꯃꯥꯡ ꯊꯥꯗ ꯑꯩꯅ ꯃꯤꯁꯣꯗꯒꯤ ꯀꯨꯔꯇꯤ ꯑꯃ ꯀꯛꯏ ꯌꯥꯝꯅꯁꯨ ꯅꯨꯡꯉꯥꯏ ꯐꯤꯁꯨ ꯀꯠꯇꯟ ꯑꯣꯏꯔꯝꯂꯦ ꯂꯤꯠꯄꯗ ꯁꯥꯒꯗ꯭ꯔꯅ ꯈꯟꯕꯅꯤ ꯑꯗꯨꯕꯨ ꯀꯥꯂꯦꯟꯒꯤ ꯐꯤ ꯑꯣꯏꯔꯝꯃꯦ ꯑꯗꯨꯅ ꯌꯥꯝꯅ ꯐꯩ ꯌꯥꯝꯅ ꯁꯤꯖꯟꯅꯕꯗ ꯅꯨꯡꯉꯥꯏ ꯄꯩꯁꯥꯁꯨ ꯏꯍꯣꯡ ꯍꯣꯡꯅ ꯐꯪꯕꯅꯤ ꯂꯨꯄꯥ ꯆꯥꯝꯃꯉꯥ ꯈꯛꯇꯅꯤ